ꯍꯂꯣ ꯑꯥ ꯇꯥꯏꯌꯦ ꯅꯨꯡꯉꯥꯏꯔꯤꯌꯦ ꯅꯪꯗꯤ ꯑ ꯇꯥꯏꯌꯦ ꯌꯥꯏꯌꯦ ꯀꯔꯥꯏ ꯀꯣꯏꯁꯤꯒꯦ ꯅꯪꯅ ꯐꯤꯛꯁ ꯇꯧꯋꯣꯅꯦ ꯌꯥꯏꯌꯦ ꯑꯗꯨꯝ ꯀꯣꯏꯔꯨꯁꯤ ꯍꯣꯏ ꯃꯤ ꯈꯔ ꯌꯥꯝꯅ ꯆꯠꯁꯤ ꯌꯥꯝ ꯅꯨꯡꯉꯥꯏꯌꯦ ꯎꯝ ꯍꯣꯏ ꯌꯥꯏ ꯍꯣꯏ ꯑꯗꯨꯅ ꯅꯨꯡꯉꯥꯏꯅꯤ ꯑꯗꯨ ꯑꯣꯏꯅ ꯐꯔꯦ ꯍꯣꯏ ꯍꯣꯏ ꯑꯥ